ꯑꯩ ꯍꯟꯗꯛ ꯑꯍꯥꯟꯕ ꯑꯩ ꯀꯣꯏꯕ ꯆꯠꯂꯤ ꯆꯠꯄꯗ ꯑꯩꯈꯣꯏ ꯒꯨꯋꯥꯍꯥꯇꯤ ꯑꯗꯨꯒ ꯗꯤꯃꯥꯄꯨꯔ ꯍꯣꯖꯥꯏ ꯑꯗꯨꯁꯤꯡꯗꯨ ꯀꯣꯏꯕ ꯆꯠꯂꯤ ꯆꯠꯄꯗ ꯀꯩꯅꯣ ꯐ꯭ꯂꯥꯏꯠꯇ ꯇꯣꯡꯉꯤ ꯐ꯭ꯂꯥꯏꯠꯁꯤꯁꯨ ꯑꯍꯥꯟꯕ ꯑꯦꯛꯁꯄꯤꯔꯤꯌꯦꯟꯁ ꯑꯣꯏꯕꯅꯤꯅ ꯑꯩꯈꯣꯏꯅ ꯏꯄꯥ ꯄꯥꯈꯠꯂꯤ ꯑꯗꯨꯗ ꯑꯩꯅ ꯁꯤꯗꯒꯤ ꯊꯣꯛꯑꯒ ꯑꯩꯈꯣꯏꯅ ꯑꯥꯗꯒꯤ ꯊꯣꯛꯂꯛꯄ ꯃꯇꯝꯗ ꯍꯥꯏꯗꯤ ꯃꯣꯔꯦꯗꯒꯤ ꯏꯝꯐꯥꯜ ꯌꯧꯕꯗꯣ ꯃꯇꯝꯗꯣ ꯁꯥꯡꯕꯅꯤꯅ ꯐ꯭ꯂꯥꯏꯠꯁꯤꯁꯨ ꯑꯩꯈꯣꯏꯒꯤ ꯄꯨꯡ ꯑꯃꯒꯤ ꯃꯇꯝꯅꯤ ꯅꯨꯡꯊꯤꯜꯒꯤ ꯑꯗꯒꯤ ꯑꯥꯗꯒꯤ ꯑꯗꯨꯝ ꯑꯩꯈꯣꯏ ꯉꯟꯅ ꯊꯣꯛꯂꯛꯑꯦ ꯊꯣꯛꯂꯛꯄꯗ ꯑꯩꯈꯣꯏꯅ ꯁꯤꯗ ꯄꯨꯡ ꯃꯥꯄꯜ ꯑꯗꯨꯋꯥꯏꯗ ꯌꯧꯋꯤ ꯑꯗꯨꯒꯤ ꯃꯇꯨꯡꯗ ꯑꯩꯈꯣꯏꯅ ꯁꯤꯗꯒꯤ ꯒꯥꯔꯤ ꯍꯥꯏꯌꯔ ꯇꯧꯔꯦ ꯑꯩꯈꯣꯏ ꯒꯥꯔꯤ ꯀꯦꯕ ꯑꯃ ꯑꯗꯒꯤ ꯇꯧꯔꯒ ꯑꯦꯌꯥꯔꯄꯣꯔꯠ ꯐꯥꯎ ꯆꯠꯂꯦ ꯑꯗꯨꯝ ꯂꯝꯕꯤꯗꯤ ꯁꯥꯡꯉꯦ ꯏꯝꯐꯥꯜꯗꯒꯤ ꯑꯦꯌꯥꯔꯄꯣꯔꯠ ꯌꯧꯕꯁꯤꯁꯨ ꯑꯗꯨꯝ ꯑꯗ ꯑꯗꯨ ꯑꯦꯌꯥꯔꯄꯣꯔꯠ ꯌꯧꯔꯦ ꯑꯦꯌꯥꯔꯄꯣꯔꯠꯇ ꯌꯧꯔꯕ ꯃꯇꯨꯡꯗ ꯃꯣꯏꯅ ꯑꯩꯈꯣꯏꯒꯤ ꯆꯦ ꯆꯥꯡ ꯀꯔꯤ ꯀꯔꯤ ꯃꯌꯥꯝꯁꯤ ꯆꯦꯛ ꯇꯧꯏ ꯒꯦꯠꯇ ꯑꯗꯨꯒꯨꯝꯕꯗꯣ ꯀꯔꯤꯝꯇ ꯈꯪꯗꯕꯅꯤꯅ ꯑꯩꯁꯨ ꯏꯉꯥꯎ ꯉꯥꯎꯋꯤ ꯃꯇꯝꯗꯨꯗ ꯑꯉꯥꯡꯁꯤꯡꯁꯤꯒ ꯇꯧꯔꯒ ꯆꯠꯃꯤꯟꯅꯕꯅꯤꯅ ꯃꯅꯨꯡ ꯆꯪꯉꯦ ꯃꯅꯨꯡ ꯆꯪꯕ ꯃꯇꯝꯗ ꯃꯣꯏꯒꯤ ꯕꯣꯔꯗꯤꯡ ꯄꯥꯁ ꯀꯔꯤ ꯀꯔꯤ ꯑꯩꯈꯣꯏꯒꯤ ꯆꯦꯛ ꯇꯧꯒꯗꯕ ꯈꯣꯠꯀꯗꯕ ꯃꯌꯥꯝ ꯇꯧꯔꯦ ꯑꯗꯒꯤ ꯑꯃꯨꯛꯀ ꯑꯗꯒꯤ ꯆꯪꯉꯒ ꯀ꯭ꯌꯨꯗ ꯂꯦꯞꯄꯦ ꯐꯅ ꯀꯨꯏꯅ ꯂꯦꯞꯄꯦ ꯑꯗꯨꯗ ꯐꯝꯃ ꯈꯣꯠꯂꯒ ꯑꯩꯈꯣꯏ ꯃꯌꯥꯝꯁꯦ ꯉꯥꯏꯔꯦ ꯑꯗ ꯉꯥꯏꯔꯒ ꯑꯗ ꯄ꯭ꯂꯦꯟꯗ ꯀꯥꯕꯒꯤ ꯇꯥꯏꯃꯤꯡ ꯑꯣꯏꯕ ꯃꯇꯝꯗ ꯑꯩꯈꯣꯏꯅ ꯊꯣꯛꯑꯒ ꯆꯠꯂꯦ ꯆꯠꯄꯗꯨꯗ ꯄ꯭ꯂꯦꯟꯁꯤꯁꯨ ꯎꯕꯗ ꯑꯩꯈꯣꯏꯒꯤ ꯀꯔꯤ ꯍꯥꯏꯅꯤ ꯑꯉꯥꯡꯁꯤꯡ ꯌꯥꯝ ꯍꯔꯥꯎꯖꯕ ꯍꯥꯏꯇꯥꯔꯦ ꯌꯥꯝ ꯑꯦꯛꯁꯥꯏꯠꯃꯦꯟꯠ ꯑꯣꯏꯕ ꯀꯥꯔꯦ ꯑꯗꯒꯤ ꯀꯥꯔꯕ ꯃꯇꯨꯡꯗ ꯃꯅꯨꯡꯗ ꯇꯣꯡꯉ ꯃꯇꯨꯡꯗ ꯑꯩꯒꯤ ꯕꯦꯜꯠ ꯀꯔꯝꯃꯥꯏꯅ ꯐꯥꯒꯗꯕꯅꯣ ꯀꯔꯤ ꯇꯧꯒꯗꯕꯅꯣꯗꯨꯁꯨ ꯏꯈꯪ ꯈꯪꯗꯕ ꯑꯗꯣ ꯑꯗꯨꯝ ꯃꯣꯏꯅ ꯑꯦꯌꯥꯔ ꯍꯣꯁꯇꯦꯁꯁꯤꯡꯁꯤꯅ ꯑꯗꯨꯝ ꯇꯥꯛꯄꯤ ꯑꯉꯥꯡꯁꯤꯡꯁꯤꯗꯁꯨ ꯇꯥꯛꯄꯤ ꯑꯗꯨꯃꯥꯏꯅ ꯇꯧꯔꯒ ꯄꯥꯏꯔꯒ ꯑꯩꯈꯣꯏꯅ ꯄꯨꯡꯈꯥꯏ ꯑꯃ ꯈꯔ ꯍꯦꯜꯂ ꯍꯦꯜꯂꯒ ꯒꯨꯋꯥꯍꯥꯇꯤ ꯌꯧꯋꯤ ꯒꯨꯋꯥꯍꯥꯇꯤ ꯌꯧꯕ ꯃꯇꯝꯗ ꯑꯗꯒꯤꯁꯨ ꯑꯩꯈꯣꯏꯅ ꯐ꯭ꯂꯥꯏꯠꯇꯒꯤ ꯀꯨꯝꯊꯔꯛꯑꯒ ꯑꯦꯌꯥꯔꯄꯣꯔꯠ ꯃꯅꯨꯡꯗꯨꯗ ꯆꯪꯉꯦ ꯆꯪꯉꯒ ꯆꯨꯝꯅ ꯑꯩꯈꯣꯏꯅ ꯑꯗꯨꯒ ꯃꯄꯥꯟꯗ ꯊꯣꯛꯂꯛꯑꯦ ꯑꯗꯒꯤꯗꯤ ꯃꯣꯏꯒꯤ ꯒꯦꯠꯇ ꯒꯥꯔꯤꯒꯤ ꯌꯥꯝꯅ ꯅꯨꯡꯉꯥꯏ ꯑꯗꯨꯒꯤ ꯍꯥꯏꯔꯗꯤ ꯃꯣꯏ ꯑꯥꯗ ꯒꯥꯔꯤꯒꯤ ꯀꯔꯤꯒꯤ ꯑꯗꯨꯝ ꯑꯗꯨ ꯋꯥꯏꯗ ꯉꯥꯏꯗꯅ ꯃꯌꯥꯝ ꯂꯩꯕꯅꯤꯅ ꯑꯗ ꯑꯗꯨꯝ ꯃꯊꯪ ꯃꯊꯪ ꯑꯩꯈꯣꯏꯅ ꯄꯣꯠ ꯆꯩ ꯍꯥꯞꯀꯠꯇꯅ ꯈꯣꯠꯇꯅ ꯑꯉꯥꯡ ꯅꯨꯄꯤꯁꯤꯡꯁꯤꯒ ꯑꯗꯨꯃꯥꯏꯅ ꯇꯧꯔꯒ ꯆꯪꯏ ꯑꯗꯨꯕꯨ ꯒꯨꯋꯥꯍꯥꯇꯤꯒꯤ ꯑꯦꯌꯥꯔꯄꯣꯔꯠꯇꯒꯤ ꯃꯣꯏꯒꯤ ꯃꯦꯟ ꯕꯖꯥꯔ ꯃꯣꯏꯒꯤ ꯇꯥꯎꯟ ꯑꯦꯔꯤꯌꯥꯗꯨ ꯌꯧꯕꯗ ꯌꯥꯝ ꯁꯥꯡꯅ ꯃꯇꯝ ꯆꯪꯉꯦ ꯑꯗꯨ ꯆꯪꯕꯗꯨꯗ ꯂꯝꯕꯤꯗ ꯑꯩꯈꯣꯏ ꯀꯌꯥ ꯀꯌꯥ ꯐꯖ ꯐꯖꯕ ꯃꯐꯝ ꯎꯔꯛꯏ ꯑꯗ ꯆꯤꯡꯒꯨꯝꯕ ꯀꯔꯤꯒꯨꯝꯕ ꯑꯗꯨꯒꯨꯝꯕ ꯃꯌꯥꯝ ꯎꯏ ꯑꯗꯒꯤ ꯑꯗꯨ ꯃꯐꯝꯗꯣ ꯌꯧꯔ ꯃꯇꯨꯡꯗ ꯍꯧꯖꯤꯛꯀꯤ ꯑꯩꯈꯣꯏꯒꯤ ꯍꯧꯖꯤꯛꯀꯤ ꯏꯆꯦꯒꯤ ꯌꯨꯝꯗꯨꯗ ꯑꯩꯈꯣꯏ ꯆꯪꯉꯦ ꯆꯪꯕꯗ ꯃꯣꯏ ꯌꯥꯝ ꯍꯔꯥꯎꯏ ꯍꯔꯥꯎꯗꯅ ꯃꯣꯏꯅ ꯑꯗꯨꯝ ꯑꯆꯥ ꯑꯊꯛ ꯑꯩꯈꯣꯏꯅ ꯆꯥꯒꯗꯕ ꯊꯛꯀꯗꯕꯁꯤꯡꯗꯣ ꯃꯣꯏꯅ ꯂꯣꯏꯅ ꯔꯦꯗꯤ ꯇꯧꯔ ꯊꯃꯝꯃꯦ ꯑꯗ ꯑꯩꯈꯣꯏꯅ ꯆꯥꯗꯅ ꯊꯛꯇꯅ ꯃꯣꯏꯒꯤꯁꯤꯗ ꯏꯔꯨ ꯃꯥꯏꯊꯖꯔꯒ ꯑꯩꯈꯣꯏ ꯍꯛꯆꯥꯡꯁꯤ ꯐ꯭ꯔꯦꯁ ꯑꯣꯏꯔꯦ ꯑꯗꯨꯒ ꯄꯣꯊꯥꯔꯦ ꯄꯣꯊꯥꯔꯒ ꯑꯩꯈꯣꯏ ꯅꯨꯡꯗꯥꯡ ꯋꯥꯏꯔꯝꯒꯨꯝꯕꯗ ꯀꯣꯏꯕ ꯆꯠꯁꯤꯅ ꯆꯠꯂꯦ ꯑꯗ ꯆꯠꯄꯗ ꯃꯣꯏꯒꯤ ꯄꯥꯔꯛ ꯑꯃꯗ ꯆꯠꯂꯦ ꯑꯩꯈꯣꯏꯅ ꯑꯗ ꯆꯠꯄꯗ ꯑꯉꯥꯡꯒꯤ ꯁꯥꯟꯅꯐꯝ ꯈꯣꯠꯐꯝ ꯀꯔꯤ ꯀꯔꯤ ꯌꯥꯝ ꯂꯩꯔꯝꯃꯤ ꯑꯗꯨꯗ ꯃꯌꯥꯝꯁꯦ ꯑꯗꯨ ꯁꯥꯟꯅꯗꯅ ꯈꯣꯠꯇꯅ ꯂꯩꯔꯦ ꯃꯇꯝꯁꯦ ꯑꯗꯨꯝ ꯍꯧꯈꯤꯕ ꯈꯪꯍꯧꯗꯦ ꯑꯗꯒꯤ ꯌꯨꯝ ꯍꯜꯂꯛꯑꯦ ꯌꯨꯝ ꯍꯜꯂꯛꯑꯒ ꯑꯃꯨꯛꯀ ꯑꯩꯈꯣꯏꯅ ꯆꯥꯛꯂꯥꯡ ꯆꯥꯔꯒ ꯑꯗꯨꯝ ꯄꯣꯊꯥꯔꯦ ꯄꯣꯊꯥꯔꯒ ꯅꯣꯡꯉꯥꯜꯂꯒꯗꯤ ꯑꯩꯈꯣꯏꯅ ꯐꯤꯂꯝ ꯌꯦꯡꯕ ꯆꯠꯁꯤ ꯑꯗꯨꯒꯤ ꯄꯤ ꯚꯤ ꯑꯥꯔ ꯑꯗꯨꯒꯤꯗꯨꯗ ꯑꯩꯈꯣꯏꯅ ꯐꯤꯂꯝ ꯌꯦꯡꯕ ꯆꯠꯂꯦ ꯑꯗ ꯐꯤꯂꯝ ꯌꯦꯡꯉꯦ ꯐꯤꯂꯝ ꯌꯦꯡꯉꯒꯁꯨ ꯑꯃꯨꯛꯀ ꯀꯣꯏꯕ ꯆꯠꯂꯦ ꯑꯩꯈꯣꯏ ꯆꯥꯛꯂꯥꯡ ꯄꯨꯔꯒ ꯍꯥꯏꯗꯤ ꯄꯣꯊꯥꯗ꯭ꯔꯦ ꯁꯨꯝ ꯈꯔ ꯅꯨꯃꯤꯠ ꯅꯤꯅꯤ ꯍꯨꯝꯅꯤ ꯈꯛꯀꯤ ꯆꯠꯄꯅꯤꯅ ꯑꯗ ꯅꯨꯃꯤꯠ ꯅꯤꯅꯤ ꯍꯨꯝꯅꯤ ꯑꯗꯨꯃꯥꯏꯅ ꯂꯩꯔꯦ ꯀꯣꯏꯕ ꯈꯣꯠꯄ ꯑꯗꯨꯝ ꯌꯥꯝ ꯅꯨꯡꯉꯥꯏ ꯒꯨꯍꯥꯇꯤꯗꯁꯨ ꯒꯨꯍꯥꯇꯤ ꯕꯖꯥꯔ ꯀꯣꯏ ꯑꯗ ꯃꯣꯏꯒꯤ ꯃꯣꯜꯒꯨꯝꯕ ꯀꯔꯤꯒꯨꯝꯕ ꯑꯗꯨꯒꯨꯝꯕꯗꯣ ꯂꯣꯏ ꯆꯠꯂꯦ ꯑꯩꯈꯣꯏ ꯂꯩꯒꯗꯕ ꯄꯣꯠ ꯆꯩꯁꯨ ꯂꯩꯔ ꯈꯣꯠꯂꯒ ꯍꯜꯂꯛꯑꯦ ꯑꯗ ꯑꯗꯨꯏ ꯃꯊꯪꯗ ꯑꯩꯈꯣꯏꯅ ꯍꯣꯖꯥꯏ ꯆꯠꯂꯦ ꯅꯣꯡꯉꯥꯜꯂꯒ ꯍꯣꯖꯥꯏ ꯆꯠꯂꯦ ꯍꯣꯖꯥꯏꯗꯁꯨ ꯒꯨꯍꯥꯇꯤꯗꯒꯤ ꯍꯣꯖꯥꯏ ꯐꯥꯎꯗ ꯆꯠꯄꯗ ꯄꯨꯡ ꯑꯍꯨꯝ ꯑꯍꯨꯝꯃꯈꯥꯏꯃꯨꯛꯇꯤ ꯆꯪꯉꯦ ꯇ꯭ꯔꯦꯟꯗ ꯑꯗ ꯑꯩꯕꯨꯗꯤ ꯇ꯭ꯔꯦꯟꯗꯗꯤ ꯑꯗꯨꯝ ꯇꯣꯡꯉꯦ ꯍꯥꯟꯅ ꯑꯩꯒꯤ ꯏꯆꯥꯁꯤꯡꯒꯤ ꯄꯨꯟꯁꯤꯗꯤ ꯑꯍꯥꯟꯕ ꯑꯦꯛꯁꯄꯤꯔꯤꯌꯦꯟꯁ ꯑꯣꯏ ꯑꯗꯨ ꯃꯣꯏꯗꯤ ꯌꯥꯝ ꯍꯔꯥꯎꯈꯤ ꯇ꯭ꯔꯦꯟꯗꯨꯗ ꯇꯣꯡꯕꯗ ꯑꯗꯨꯒꯤ ꯑꯗꯨꯃꯥꯏꯅ ꯇꯧꯔꯒ ꯅꯨꯡꯗꯥꯡ ꯋꯥꯏꯔꯝ ꯑꯩꯈꯣꯏ ꯌꯧꯏ ꯌꯧꯕ ꯃꯇꯝꯗ ꯃꯣꯏ ꯃꯌꯥꯝ ꯉꯥꯏꯗꯅ ꯂꯩꯔꯝꯃꯦ ꯒꯥꯔꯤꯒ ꯄꯨꯔꯛꯑꯒ ꯑꯗ ꯃꯣꯏ ꯒꯥꯔꯤꯗꯨꯗ ꯇꯣꯡꯉꯒ ꯑꯩꯈꯣꯏꯗꯤ ꯌꯨꯝ ꯂꯥꯛꯑꯦ ꯑꯗꯨꯁꯨ ꯑꯩꯒꯤ ꯏꯆꯦꯒꯤ ꯃꯌꯨꯝꯅꯤ ꯑꯗꯨꯗ ꯆꯪꯉꯒ ꯑꯩꯈꯣꯏ ꯃꯌꯥꯝꯁꯤ ꯃꯣꯏ ꯃꯌꯥꯝꯁꯤꯅ ꯑꯩꯈꯣꯏ ꯃꯌꯥꯝꯁꯤ ꯎꯕꯗ ꯌꯥꯝ ꯍꯔꯥꯎꯏ ꯑꯗꯨꯗ ꯑꯗꯨꯃꯥꯏꯅ ꯑꯗꯨꯝ ꯑꯩꯈꯣꯏꯅ ꯆꯥꯗꯅ ꯊꯛꯇꯅ ꯇꯧꯔꯒ ꯅꯨꯡꯗꯥꯡꯗꯣ ꯄꯣꯊꯥꯏ ꯅꯨꯡꯗꯥꯡꯁꯨ ꯐꯅ ꯊꯦꯡꯅ ꯇꯨꯝꯃꯤ ꯃꯌꯥꯝ ꯂꯥꯡꯗꯅ ꯈꯣꯠꯇꯅ ꯇꯧꯔꯤꯉꯩꯗ ꯑꯗ ꯅꯣꯡꯉꯥꯜꯂꯒ ꯀꯣꯏꯕ ꯆꯠꯂꯤ ꯃꯊꯪ ꯃꯊꯪ ꯌꯨꯝ ꯃꯌꯥꯝ ꯂꯩꯕꯅꯤꯅ ꯈꯪꯅ ꯈꯣꯠꯅꯕ ꯑꯗꯨꯁꯤꯡꯗꯨꯗ ꯑꯗꯨꯃꯥꯏꯅ ꯀꯣꯏꯕ ꯈꯣꯠꯄ ꯆꯠꯂꯒ ꯌꯥꯝ ꯅꯨꯡꯉꯥꯏꯈꯤ ꯑꯗꯒꯤ ꯑꯗꯨꯗ ꯍꯞꯇꯥ ꯑꯃ ꯑꯅꯤ ꯍꯞꯇꯥ ꯑꯃꯅꯤꯃꯨꯛ ꯂꯩꯔꯒ ꯑꯩꯈꯣꯏ ꯀꯩꯅꯣ ꯇꯧꯏ ꯑꯗꯣ ꯀꯣꯏꯕ ꯆꯠꯄꯗ ꯀꯣꯏꯕ ꯆꯠꯄ ꯃꯇꯝꯗ ꯑꯗꯨꯝ ꯍꯥꯏꯗꯤ ꯀꯌꯥ ꯆꯥꯎꯕ ꯃꯐꯝꯗꯤ ꯅꯠꯇꯝꯅꯤꯅ ꯍꯣꯖꯥꯏꯗꯣ ꯑꯗꯨꯝ ꯀꯣꯏꯗꯅ ꯈꯣꯠꯇꯅ ꯑꯩꯈꯣꯏ ꯑꯗꯨꯝ ꯍꯜꯂꯛꯑꯦ ꯅꯨꯡꯗꯥꯡ ꯋꯥꯏꯔꯝ ꯕꯖꯥꯔ ꯆꯠꯂꯤ ꯃꯣꯏꯒꯤ ꯑꯗ ꯃꯣꯏꯒꯤ ꯄꯣꯠ ꯆꯩ ꯂꯩꯕ ꯈꯣꯠꯄꯗ ꯄꯣꯠ ꯆꯩꯁꯤꯁꯨ ꯌꯥꯝ ꯅꯨꯡꯉꯥꯏ ꯐꯅ ꯍꯣꯡꯉꯤ ꯃꯣꯏ ꯄꯣꯠ ꯆꯩꯁꯤꯡꯗꯣ ꯑꯩꯈꯣꯏꯒꯤ ꯃꯅꯤꯄꯨꯔꯒ ꯌꯦꯡꯅꯔꯨꯔꯗꯤ ꯑꯗꯨꯒꯨꯝꯕꯗꯣ ꯅꯨꯡꯗꯥꯡ ꯋꯥꯏꯔꯝ ꯄꯣꯠ ꯆꯩ ꯑꯩꯈꯣꯏꯅ ꯑꯉꯥꯡꯁꯤꯡꯁꯤꯅ ꯂꯧꯕ ꯑꯦꯁꯁꯔꯤꯁ ꯃꯌꯥꯝ ꯀꯔꯤ ꯃꯌꯥꯝꯗꯣ ꯂꯧꯔꯒ ꯑꯩꯈꯣꯏ ꯍꯜꯂꯛꯑꯦ ꯑꯗ ꯃꯊꯪ ꯅꯨꯃꯤꯠꯇ ꯑꯃꯨꯛꯀ ꯂꯨꯍꯣꯡꯕ ꯑꯃ ꯂꯩꯕꯗꯨꯗ ꯂꯣꯡꯕ ꯑꯃ ꯆꯠꯂꯤ ꯑꯗꯨꯒꯤ ꯂꯨꯍꯣꯡꯕꯗꯨꯗꯤ ꯑꯦꯛꯁꯄꯤꯔꯤꯌꯦꯟꯁ ꯑꯍꯥꯟꯕꯅꯤ ꯑꯩꯈꯣꯏꯅ ꯑꯗꯨ ꯐꯪꯉꯤꯗꯨ ꯃꯤꯌꯥꯝ ꯃꯌꯥꯝꯗꯨꯒ ꯃꯣꯏꯒꯤ ꯑꯆꯥ ꯑꯊꯛ ꯕꯐꯦꯠꯀꯨꯝꯕ ꯀꯔꯤꯒꯨꯝꯕ ꯇꯧꯏ ꯆꯥꯕ ꯊꯛꯄꯁꯨ ꯑꯗꯨꯝ ꯑꯍꯥꯎꯕ ꯉꯥꯛꯇ ꯑꯣꯏ ꯑꯗꯣ ꯑꯗꯨꯃꯥꯏꯅ ꯇꯧꯔꯒ ꯑꯥꯗꯒꯤ ꯂꯨꯍꯣꯡꯕꯗꯨꯗꯒꯤꯁꯨ ꯑꯩꯈꯣꯏꯅ ꯆꯥꯔ ꯊꯛꯑꯒ ꯍꯜꯂꯛꯑꯦ ꯍꯜꯂꯛꯑꯒ ꯌꯨꯝꯗ ꯂꯥꯛꯑꯦ ꯌꯨꯝꯗ ꯂꯥꯛꯑꯒ ꯑꯗꯨꯝ ꯋꯥꯔꯃꯤꯅ ꯂꯣꯏ ꯄꯣꯊꯥꯅꯔꯦ ꯅꯣꯡꯉꯥꯜꯂꯒ ꯑꯃꯨꯛꯀ ꯑꯩꯈꯣꯏ ꯍꯜꯂꯛꯑꯦ ꯍꯜꯂꯛꯑꯒ ꯑꯃꯨꯛꯀ ꯒꯨꯍꯥꯇꯤꯗ ꯂꯥꯛꯑꯦ ꯃꯊꯪ ꯅꯨꯃꯤꯠꯇ ꯕꯁꯇ ꯇꯣꯡꯉꯒ ꯑꯣꯏꯅ ꯒꯨꯍꯥꯇꯤꯗ ꯂꯥꯛꯑꯦ ꯒꯨꯍꯥꯇꯤꯗ ꯂꯥꯛꯑ ꯃꯇꯨꯡꯗ ꯒꯨꯍꯥꯇꯤꯗ ꯑꯃꯨꯛ ꯅꯨꯃꯤꯠ ꯅꯤꯅꯤ ꯍꯨꯝꯅꯤꯃꯨꯛ ꯑꯩꯈꯣꯏ ꯂꯩ ꯑꯗꯨꯗꯁꯨ ꯑꯃꯨꯛꯀ ꯂꯩꯕꯗꯣ ꯌꯨꯝꯗꯒ ꯄꯣꯊꯥꯕ ꯅꯠꯇꯦ ꯑꯩꯈꯣꯏꯗꯤ ꯀꯣꯏꯕ ꯆꯠꯂꯤ ꯃꯌꯥꯝ ꯖꯨꯗ ꯆꯠꯂꯦ ꯃꯣꯏꯒꯤ ꯑꯃꯨꯁꯃꯦꯟ ꯄꯥꯔꯛ ꯀꯔꯤ ꯀꯔꯤ ꯑꯗꯨꯒꯨꯝꯕꯗ ꯆꯠꯂꯦ ꯑꯉꯥꯡꯁꯤꯡ ꯑꯗꯨꯃꯥꯏ ꯅꯨꯃꯤꯠ ꯅꯤꯅꯤ ꯍꯨꯝꯅꯤ ꯑꯩꯈꯣꯏ ꯌꯥꯝ ꯅꯨꯡꯉꯥꯏꯈꯤ ꯑꯗ ꯌꯥꯝ ꯐꯖꯅ ꯑꯉꯥꯡꯁꯤꯡꯁꯤꯅꯁꯨ ꯍꯔꯥꯎꯈꯤ ꯑꯗ ꯒꯨꯍꯥꯇꯤꯒꯤ ꯕꯖꯥꯔꯗ ꯆꯠꯂꯒ ꯃꯣꯏꯒꯤ ꯑꯁꯥꯝꯒꯤ ꯑꯣꯏꯕ ꯃꯣꯏꯒꯤ ꯗꯦꯂꯤꯀꯦꯁꯤ ꯆꯤꯟꯖꯥꯛ ꯍꯥꯏꯇꯥꯔꯦ ꯑꯩꯈꯣꯏꯒꯤ ꯄꯦꯊꯥꯒꯨꯝꯕ ꯑꯗꯨꯒ ꯑꯩꯈꯣꯏꯒꯤ ꯎꯇꯣꯡ ꯆꯥꯛꯀꯨꯝꯕ ꯀꯔꯤꯒꯨꯝꯕ ꯑꯗꯨꯒꯨꯝꯕꯁꯤꯡꯗꯨꯁꯨ ꯑꯉꯥꯡꯁꯤꯡꯁꯤꯅ ꯑꯗꯨꯒꯤ ꯑꯦꯛꯁꯄꯤꯔꯤꯌꯦꯟꯁ ꯇꯧꯕ ꯐꯪꯉꯦ ꯑꯗꯨꯃꯥꯏꯅ ꯇꯧꯔꯒ ꯑꯩꯈꯣꯏꯅ ꯌꯥꯝ ꯅꯨꯡꯉꯥꯏꯈꯤ ꯑꯗꯨꯒ ꯃꯊꯪ ꯈꯔ ꯅꯣꯡ ꯅꯤꯅꯤ ꯂꯩꯔꯒ ꯑꯩꯈꯣꯏ ꯑꯗꯨꯝ ꯃꯅꯤꯄꯨꯔꯗ ꯍꯜꯂꯛꯅꯕꯒꯤ ꯑꯗꯨꯝ ꯇꯧꯋꯦ ꯑꯗꯨꯁꯨ ꯑꯩꯈꯣꯏꯅ ꯑꯗꯨꯝ ꯐ꯭ꯂꯥꯏꯠꯇ ꯑꯣꯏꯅ ꯂꯥꯛꯑꯦ ꯐ꯭ꯂꯥꯏꯠꯇ ꯂꯥꯛꯑꯒ ꯑꯗꯨꯃꯥꯏꯅ ꯌꯥꯝ ꯅꯨꯡꯉꯥꯏꯕ ꯑꯦꯛꯁꯄꯤꯔꯤꯌꯦꯟꯁ ꯑꯃ ꯑꯣꯏꯈꯤ ꯑꯗꯨꯏꯗꯨ